ꯇꯦꯛꯅꯣꯂꯣꯖꯤ ꯑꯃꯁꯨꯡ ꯃꯁꯤꯒꯤ ꯁꯤꯖꯤꯟꯅꯐꯝꯒꯤ ꯃꯇꯥꯡꯗ ꯊꯝꯕꯁꯤꯡꯅ ꯂꯥꯏꯔꯤꯛ ꯂꯣꯏꯅ ꯇꯝꯕꯗ ꯃꯔꯨꯑꯣꯏꯕ ꯁꯕꯖꯦꯛꯇ ꯑꯃ ꯂꯣꯏꯅ ꯂꯧꯒꯗꯕꯅꯤ ꯍꯥꯏꯕꯁꯤ ꯃꯁꯤ ꯑꯩ ꯌꯥꯍꯟꯅꯤꯡꯉꯤ ꯍꯥꯏꯕꯗꯤ ꯊꯕꯛ ꯇꯧꯕ ꯃꯇꯝꯗ ꯑꯩꯈꯣꯏꯅ ꯏꯁꯥꯅ ꯍꯩꯅ ꯂꯥꯏꯔꯤꯛ ꯑꯣꯏꯅ ꯇꯝꯖꯔꯕꯅꯤꯅ ꯃꯁꯤꯗꯒꯤ ꯈꯨꯗꯣꯡꯆꯥꯕ ꯃꯌꯥꯝ ꯄꯤꯕꯅꯤꯅ ꯃꯁꯤꯅ ꯍꯦꯟꯅ ꯌꯥꯏ ꯍꯥꯏꯕꯁꯤ ꯏꯁꯥ ꯊꯥꯖꯩ